ꯑꯩꯈꯣꯏꯒꯤ ꯂꯩꯀꯥꯏꯗ ꯒ꯭ꯔꯥꯎꯟ ꯑꯃꯗꯤ ꯏꯁꯇꯦꯗꯤꯌꯝꯅ ꯆꯤꯡꯕ ꯂꯩ ꯒ꯭ꯔꯥꯎꯟ ꯑꯃꯗꯤ ꯏꯁꯇꯦꯗꯤꯌꯝ ꯑꯗꯨꯗ ꯐꯨꯠꯕꯣꯜꯅꯆꯤꯡꯕ ꯑꯃꯗꯤ ꯍꯣꯛꯀꯤꯅ ꯆꯤꯡꯕ ꯀꯌꯥ ꯄꯥꯡꯊꯣꯛꯏ ꯃꯇꯝ ꯃꯇꯝꯒꯤ ꯑꯣꯏꯕ ꯇꯣꯔꯅꯥꯃꯦꯟ ꯀꯌꯥꯁꯨ ꯄꯥꯡꯊꯣꯛꯇꯨꯅ ꯁꯥꯟꯅꯩ